ꯑꯩꯒꯤ ꯃꯤꯝ ꯃꯣꯁꯤꯃꯌꯨꯝ ꯑꯌꯥꯃꯠ ꯑꯩꯕꯨ ꯄꯣꯛꯄ ꯕꯕꯥꯒꯤ ꯃꯤꯡꯅ ꯑꯃꯨ ꯖꯂꯥꯜ ꯀꯧꯋꯤ ꯑꯩꯕꯨ ꯄꯣꯛꯄ ꯃꯃꯥꯒꯤ ꯃꯤꯡꯅ ꯗꯩꯔꯥ ꯕꯦꯒꯝ ꯀꯧꯋꯤ ꯑꯩꯁꯦ ꯑꯩꯒꯤ ꯂꯩꯐꯝꯅ ꯄꯣꯛꯅꯐꯝ ꯂꯝꯗꯝꯅ ꯊꯧꯕꯥꯜ ꯃꯣꯏꯖꯤꯡ ꯑꯩꯍꯥꯛꯁꯤ ꯍꯧꯖꯤꯛ ꯄꯤ ꯑꯩꯆ ꯗꯤ ꯀꯟꯇꯤꯅꯤꯌꯨ ꯇꯧꯖꯔꯤ ꯑꯩꯒꯤ ꯑꯦꯝ ꯏꯟ ꯂꯥꯏꯐꯁꯤ ꯀꯣꯂꯦꯖ ꯄ꯭ꯔꯣꯐꯦꯁꯔꯅꯤ ꯑꯦꯁꯤꯁꯇꯦꯟ ꯄ꯭ꯔꯣꯐꯦꯁꯔ ꯑꯩꯅ ꯑꯩꯒꯤ ꯃꯇꯥꯡ ꯑꯩꯒꯤ ꯁꯥꯇ꯭ꯔ ꯁꯤꯡꯁꯤꯗ ꯌꯥꯝ ꯑꯩꯅ ꯈꯪ ꯈꯪꯉꯤꯕ ꯃꯌꯥꯝꯁꯤꯡꯁꯦ ꯁꯤ ꯃꯌꯥꯝꯁꯤꯡꯁꯦ ꯃꯔꯝ ꯆꯥꯅ ꯕꯥꯁ ꯑꯣꯏꯅ ꯃꯣꯏꯁꯤꯡꯗꯨꯕꯨ ꯍꯦꯟꯅ ꯑꯆꯨꯝꯕ ꯂꯝꯕꯤꯗ ꯃꯥꯏꯀꯩ ꯑꯣꯟ ꯑꯆꯨꯝꯕ ꯃꯥꯏꯀꯩꯗ ꯑꯣꯟꯕꯩꯗꯃꯛꯇ ꯃꯔꯝ ꯆꯥꯅ ꯇꯥꯛꯄꯤꯕꯅ ꯑꯆꯨꯝ ꯂꯨꯆꯤꯡꯄꯨꯔꯦꯟ ꯇꯥꯛꯄꯤꯕ ꯄꯥꯝꯃꯤ ꯑꯩꯒꯤ ꯀꯣꯂꯦꯖꯀꯤ ꯃꯔꯝꯗ ꯑꯩꯒꯤ ꯀꯣꯂꯦꯖꯇ ꯑꯩꯁꯤ ꯈꯤꯇꯪ ꯑꯩꯅ ꯇꯝꯖꯔꯤꯕ ꯐꯤꯜꯁꯤꯗ ꯈꯤꯇꯪ ꯕꯦꯛ ꯂꯣꯛ ꯈꯔ ꯂꯩꯔꯦ ꯀꯣꯂꯦꯖꯀꯤ ꯂꯥꯏꯐꯇ ꯕꯠ ꯇꯦꯟ ꯑꯦꯟ ꯇꯨꯌꯦꯜꯇꯗꯤ ꯑꯩ ꯑꯗꯨꯝ ꯃꯌꯥꯝ ꯀꯃꯟ ꯔꯦꯟꯖ ꯑꯃꯗ ꯅꯣꯂꯦꯖ ꯑꯗꯨꯝ ꯂꯩꯖꯔꯛꯏ ꯑꯗꯨꯝ ꯑꯩꯒꯤ ꯄꯥꯔꯁꯦꯟꯇꯦꯖ ꯑꯗꯨꯝ ꯋꯥꯡꯅ ꯂꯥꯛꯆꯔꯛꯏ ꯒ꯭ꯔꯦꯖꯨꯑꯦꯁꯟꯁꯤꯗ ꯈꯤꯇꯪ ꯑꯩ ꯕꯦꯛ ꯂꯣꯛ ꯈꯔ ꯂꯩꯖꯈꯤ ꯒ꯭ꯔꯦꯖꯨꯑꯦꯁꯟ ꯑꯗꯨꯕꯨ ꯃꯥꯁꯇꯔ ꯑꯩꯈꯣꯏꯅ ꯑꯩꯅ ꯃꯥꯁꯇꯔ ꯇꯝꯕ ꯍꯧꯔꯛꯄꯗꯨꯗ ꯑꯩ ꯈꯪꯗꯕ ꯒ꯭ꯔꯦꯖꯨꯑꯦꯁꯟꯗ ꯂꯩꯍꯧꯕ ꯈꯪꯍꯧꯗꯕ ꯅꯣꯂꯦꯖ ꯃꯌꯥꯝ ꯑꯃ ꯑꯩꯅ ꯃꯥꯁꯇꯔ ꯇꯝꯂꯛꯄ ꯃꯇꯝꯁꯤꯗ ꯑꯩꯒꯤ ꯀꯟꯁꯔꯟ ꯁꯕꯖꯦꯛ ꯀꯟꯁꯔꯟ ꯑꯣꯖꯥꯁꯤꯡꯁꯤꯒ ꯌꯥꯝꯅ ꯇꯥꯟꯅꯔꯒ ꯒ꯭ꯔꯦꯖꯨꯑꯦꯁꯟꯗ ꯕꯦꯛ ꯂꯣꯛ ꯂꯩꯍꯧꯕꯁꯤꯡꯗꯣ ꯑꯩꯅ ꯏꯝꯄ꯭ꯔꯨꯕ ꯑꯣꯏꯅꯉꯥꯏ ꯍꯣꯠꯅꯖꯈꯤ ꯍꯣꯠꯁꯨ ꯍꯣꯠꯅꯈꯤ ꯑꯩꯒꯤ ꯍꯧꯖꯤꯛ ꯑꯩꯒꯤ ꯔꯤꯁꯔꯁ ꯔꯤꯁꯔꯁ ꯇꯧꯕꯁꯤꯗꯁꯨ ꯑꯩꯅ ꯍꯧꯖꯤꯛ ꯍꯧꯖꯤꯛ ꯑꯩꯒꯤ ꯑꯥꯔꯇꯤꯀꯜ ꯐꯣꯡꯕꯗ ꯑꯣꯏꯒꯦꯔꯥ ꯑꯦꯅꯤ ꯖꯔꯅꯦꯜ ꯐꯣꯡꯕꯗ ꯑꯣꯏꯒꯦꯔꯥ ꯑꯩꯅ ꯑꯩꯒꯤ ꯒꯥꯏꯗꯇꯨꯒꯤ ꯃꯌꯥꯝ ꯃꯌꯥꯝ ꯇꯧꯔ ꯍꯥꯏꯗꯇꯨꯒꯤ ꯃꯇꯦꯡ ꯂꯧꯖꯔꯒ ꯑꯩ ꯑꯗꯨꯝ ꯍꯣꯠꯅꯖꯔꯤ ꯃꯈꯥ ꯇꯥꯕꯗꯁꯨ ꯍꯣꯠꯅꯖꯈꯤꯅꯤ ꯑꯩꯁꯦ ꯌꯥꯝꯅ ꯑꯉꯥꯡ ꯇꯥꯛꯄꯁꯦ ꯌꯥꯝ ꯄꯥꯝꯃꯦ ꯑꯗꯨꯒꯤ ꯃꯇꯨꯡ ꯏꯟꯅ ꯑꯩꯁꯤ ꯍꯧꯖꯤꯛ ꯑꯦꯗꯦꯠ ꯀꯣꯂꯦꯖ ꯑꯃꯗ ꯑꯗꯨꯝ ꯄꯨꯁꯟꯖꯔꯤ ꯃꯁꯤꯗ ꯑꯉꯥꯡ ꯑꯩꯅ ꯇꯥꯛꯏꯕ ꯑꯩꯅ ꯈꯪꯖꯕ ꯅꯣꯂꯦꯖ ꯁꯤꯡꯁꯦ ꯑꯉꯥꯡꯁꯤꯡꯁꯦ ꯐꯖꯅ ꯃꯀꯨꯞ ꯇꯥꯅ ꯃꯔꯝ ꯆꯥꯅ ꯇꯥꯛꯑꯦ ꯃꯈꯣꯏꯕꯨ ꯀꯗꯥꯏꯗ ꯁꯣꯏꯈꯤꯗꯒꯦ ꯀꯔꯤꯗ ꯁꯣꯏꯈꯤꯗꯒꯦ ꯍꯥꯏꯕꯒꯤ ꯑꯩꯉꯣꯟꯗ ꯆꯤꯡꯅꯕꯗꯣ ꯑꯗꯨꯒꯤ ꯃꯇꯨꯡ ꯏꯟꯅ ꯃꯣꯏꯕꯨ ꯂꯝꯖꯤꯡ ꯄꯨꯔꯦꯟ ꯃꯔꯝ ꯆꯥꯅ ꯇꯥꯛꯄꯤ ꯑꯩꯒꯤ ꯑꯦꯝ ꯏꯟ ꯂꯥꯏꯕꯁꯦ ꯑꯦꯁꯤꯁꯇꯦꯟꯠ ꯀꯣꯂꯦꯖꯀꯤ ꯑꯣꯖꯥꯅꯤ ꯀꯣꯂꯦꯖꯀꯤ ꯑꯣꯖꯥ ꯑꯣꯏꯕ ꯄꯥꯝꯃꯤ ꯃꯔꯝ ꯑꯁꯤꯅ ꯑꯩꯅ ꯑꯦꯗꯦꯠꯇꯁꯨ ꯄꯨꯖꯔꯤꯕꯅꯤ ꯑꯗꯒꯤ ꯑꯩꯅ ꯈ꯭ꯋꯥꯏ ꯃꯔꯨ ꯑꯣꯏꯕ ꯑꯃꯅ ꯑꯩꯉꯣꯟꯗ ꯈꯪꯉꯤꯕ ꯅꯣꯂꯦꯖꯁꯤꯡꯁꯦ ꯑꯩꯒꯤ ꯏꯁ ꯑꯦꯟ ꯑꯦꯕ꯭ꯔꯤ ꯑꯦꯕ꯭ꯔꯤ ꯅꯥꯏꯕꯔꯍꯨꯗ ꯂꯩꯀꯥꯏꯗ ꯃꯌꯥꯝꯁꯤꯡꯁꯦ ꯁꯤꯒꯤ ꯃꯇꯥꯡꯁꯤꯗ ꯀꯃꯟ ꯄꯤꯄꯜ ꯑꯃꯅ ꯈꯪꯗꯕ ꯌꯥꯗꯕ ꯁꯤꯒꯤ ꯁꯤꯡꯁꯦ ꯂꯣꯏꯅ ꯈꯪꯍꯟꯅꯤꯡꯕ ꯄꯥꯝꯃꯦꯕ ꯑꯗꯨꯅ ꯑꯩꯅ ꯃꯁꯤꯒꯤ ꯅꯣꯂꯦꯖꯁꯤꯡꯁꯦ ꯂꯣꯏꯅ ꯁꯤꯌꯥꯔ ꯇꯧꯖꯩ ꯑꯗꯨꯒ ꯑꯩꯅ ꯃꯔꯛ ꯃꯔꯛꯇ ꯑꯦꯅꯤ ꯑꯩ ꯏꯟꯐꯣꯔꯃꯦꯁꯟ ꯂꯥꯛꯄ ꯑꯦꯅꯤ ꯑꯃ ꯑꯃ ꯃꯌꯥꯝꯁꯤꯡꯗꯨꯗ ꯑꯩꯒꯤ ꯇꯤꯟꯅꯕ ꯏꯃꯥꯟꯅꯕ ꯑꯃꯁꯤꯡꯗ ꯑꯞꯗꯦꯠ ꯑꯞꯗꯦꯠ ꯇꯧꯖꯩ ꯃꯈꯣꯏꯒꯤ ꯃꯌꯥꯝꯁꯤꯡꯁꯦ ꯑꯦꯅꯤ ꯏꯟꯐꯣꯔꯃꯦꯁꯟ ꯃꯌꯥꯝꯁꯤꯡꯁꯦ ꯋꯥꯠꯑꯦꯕꯔ ꯏꯠ ꯃꯦꯕꯤ ꯁꯤꯂꯤꯟꯗꯔꯒꯤ ꯌꯨꯖꯦꯁ ꯑꯣꯏꯒꯦꯔꯥ ꯃꯣꯏꯁꯤꯡꯁꯦ ꯀꯥꯟꯅꯕ ꯃꯌꯥꯝ ꯃꯣꯏꯁꯤ ꯍꯥꯟꯅꯗꯤ ꯀꯥꯟꯅꯕꯁꯤꯡ ꯑꯃ ꯑꯃ ꯃꯌꯥꯝꯁꯤꯡꯁꯤ ꯏꯠ ꯃꯦꯕꯤ ꯃꯥꯒꯤ ꯃꯇꯝꯗ ꯁꯤꯖꯤꯟꯅꯔꯣꯏꯗꯕ ꯑꯗꯨꯒꯨꯝꯕ ꯃꯌꯥꯝ ꯁꯤꯒꯨꯝꯕ ꯃꯌꯥꯝꯁꯤꯡꯁꯦ ꯂꯣꯏ ꯑꯦꯋꯥꯔꯅꯦꯁꯁꯤꯡꯁꯦ ꯑꯩꯅ ꯂꯣꯏꯅ ꯄꯤꯕꯤ ꯑꯩꯅ ꯑꯩꯒꯤ ꯍꯧꯖꯤꯛ ꯍꯧꯖꯤꯛ ꯆꯠꯊꯔꯤꯕ ꯆꯠꯊꯔꯤꯕ ꯔꯤꯁꯥꯔꯁ ꯋꯥꯔꯛꯁꯦ ꯃꯁꯤꯒꯤ ꯃꯇꯥꯡꯗꯁꯨ ꯑꯩ ꯈꯤꯇꯪ ꯇꯝꯖꯒꯦ ꯃꯁꯤ ꯑꯩꯅ ꯌꯥꯝ ꯀꯟꯅ ꯑꯩꯒꯤꯁꯤ ꯗꯦꯃꯣꯒ꯭ꯔꯥꯐꯤꯗ ꯁꯣꯀꯥꯁꯇꯤꯛ ꯄꯥꯝꯕꯅꯤ ꯃꯁꯤꯁꯤꯡꯁꯦ ꯑꯩꯅ ꯌꯥꯝ ꯀꯟꯅ ꯃꯔꯝ ꯆꯥꯕ ꯔꯤꯁꯥꯔꯁ ꯑꯃ ꯑꯣꯏꯍꯟꯅꯤꯡꯉꯤ ꯌꯥꯝꯅ ꯁꯣꯁꯥꯏꯇꯤꯗ ꯏꯐꯦꯛꯇꯤꯕ ꯑꯣꯏꯕ ꯃꯁꯤꯒꯤ ꯀꯥꯟꯅꯕ ꯄꯤꯕ ꯄꯥꯝꯕꯗꯨꯒꯤ ꯃꯇꯨꯡ ꯏꯟ ꯑꯩꯅ ꯁꯤꯒꯤ ꯇꯣꯄꯤꯛ ꯑꯁꯤꯁꯨ ꯈꯟꯖꯈꯤ ꯁꯤꯅꯤ ꯑꯩꯒꯤ ꯑꯩꯒꯤ ꯃꯔꯝꯗ ꯈꯔ ꯍꯥꯏꯌꯨ ꯍꯥꯏꯁꯦ